ꯑꯩꯈꯣꯏꯅ ꯌꯦꯟ ꯉꯥꯅꯨ ꯂꯣꯏꯕ ꯃꯇꯝꯗ ꯌꯦꯟ ꯉꯥꯅꯨꯁꯤꯡꯕꯨ ꯃꯁꯥ ꯐꯅ ꯊꯝꯅꯕꯒꯤꯗꯃꯛꯇ ꯌꯦꯡꯒꯣꯜ ꯑꯃ ꯌꯥꯝꯅ ꯅꯥꯟꯅ ꯂꯨ ꯅꯥꯟꯅ ꯁꯥꯕꯤꯔꯅꯤ ꯑꯩꯈꯣꯏꯅ ꯑꯅꯥ ꯑꯌꯦꯛ ꯀꯌꯥꯁꯨ ꯂꯥꯛꯇꯅꯕ ꯑꯅꯥ ꯑꯌꯦꯛ ꯀꯌꯥ ꯂꯥꯛꯄ ꯃꯇꯝꯗ ꯂꯥꯟꯊꯦꯡꯅꯅꯕ ꯑꯩꯈꯣꯏꯅ ꯃꯈꯣꯏꯕꯨ ꯑꯐꯕ ꯃꯆꯤꯟꯖꯥꯛ ꯄꯤꯖꯕꯤꯒꯅꯤ ꯑꯗꯨꯒ ꯃꯈꯣꯏꯅ ꯂꯩꯔꯤꯕ ꯃꯀꯣꯟꯁꯤꯡ ꯑꯗꯨ ꯌꯥꯝꯅ ꯂꯨꯅꯥ ꯅꯥꯟꯅꯁꯨ ꯊꯝꯕꯤꯒꯅꯤ ꯑꯐꯕ ꯑꯄꯠ ꯑꯄꯨꯝꯕ ꯃꯆꯤꯟꯖꯥꯛ ꯀꯌꯥ ꯄꯤꯖꯕꯤꯔꯣꯏ ꯂꯩꯅꯥ ꯇꯤꯟꯅꯥ ꯀꯌꯥꯗꯒꯤ ꯃꯈꯣꯏꯁꯤꯡꯕꯨ ꯉꯥꯛꯊꯣꯛꯅꯕ ꯐ꯭ꯔꯦꯁ ꯑꯣꯏꯕ ꯃꯆꯤꯟꯖꯥꯛ ꯀꯌꯥ ꯄꯤꯖꯕꯤꯒꯅꯤ ꯑꯗꯨꯅ ꯌꯦꯟ ꯉꯥꯅꯨ ꯀꯌꯥꯁꯤꯡꯕꯨ ꯑꯩꯈꯣꯏꯅ ꯅꯥꯗ ꯌꯦꯛꯇꯅꯕ ꯇꯧꯔꯕꯗꯤ ꯑꯩꯈꯣꯏꯅ ꯍꯦꯡ ꯑꯩꯈꯣꯏꯅ ꯌꯣꯟꯅꯤꯡꯉꯤꯕ ꯀꯌꯥ ꯄꯣꯠ ꯃꯃꯟ ꯀꯌꯥꯗꯨꯁꯨ ꯌꯣꯟꯕ ꯐꯪꯒꯅꯤ ꯌꯣꯟꯅꯤꯡꯕ ꯀꯌꯥꯗꯨꯁꯨ ꯐꯪꯂꯅꯤ ꯑꯗꯨꯒ ꯌꯥꯔꯤꯕ ꯃꯈꯩ ꯌꯦꯟ ꯉꯥꯅꯨꯁꯤꯡꯁꯦ ꯑꯩꯈꯣꯏꯅ ꯃꯈꯣꯏꯁꯤꯡꯁꯤꯕꯨ ꯅꯥꯗ ꯌꯦꯛꯇꯅꯤꯡꯉꯥꯏꯒꯤ ꯑꯌꯥꯝꯕ ꯃꯇꯝꯗ ꯉꯥꯛ ꯁꯦꯟꯕꯤꯗꯨꯅ ꯊꯥꯗꯣꯛꯄ ꯃꯇꯝꯗꯕꯨ ꯑꯣꯏꯔꯕꯁꯨ ꯃꯇꯝ ꯆꯥꯡ ꯅꯥꯏꯅ ꯊꯥꯗꯣꯛꯄꯤꯕ ꯑꯌꯥꯝꯕ ꯅꯤꯉꯊꯝ ꯊꯥꯒꯤ ꯃꯇꯝꯗꯗꯤ ꯌꯦꯟ ꯉꯥꯅꯨꯁꯤꯡꯁꯦ ꯅꯥꯒꯜ ꯌꯦꯛꯀꯜꯂꯤ ꯍꯥꯏꯕꯗꯤ ꯑꯏꯪ ꯑꯁꯥꯒ ꯂꯣꯟꯅꯔꯛꯄ ꯃꯇꯝ ꯑꯣꯏꯕꯅꯤꯅ ꯃꯈꯣꯏꯁꯤꯡꯁꯦ ꯌꯥꯝꯅ ꯅꯥꯒꯜꯂꯤ ꯑꯗꯨꯅ ꯑꯩꯈꯣꯏꯅ ꯃꯈꯣꯏꯁꯤꯡꯁꯦ ꯅꯤꯡꯊꯝ ꯊꯥꯒꯤ ꯃꯇꯝꯗ ꯈꯔ ꯊꯦꯡꯂꯞ ꯊꯥꯗꯣꯛꯄꯤꯕ ꯉꯟꯅ ꯊꯥꯗꯣꯛꯄꯤꯗꯕ ꯊꯦꯡꯂꯞ ꯊꯥꯗꯣꯛꯄꯤꯔꯒ ꯃꯈꯣꯏꯁꯤꯡꯕꯨ ꯉꯥꯛ ꯁꯦꯟꯕꯤꯕ ꯃꯣꯏ ꯅꯥꯗ ꯌꯦꯛꯇ꯭ꯔꯗꯤ ꯑꯩꯈꯣꯏꯅ ꯌꯣꯟꯕ ꯃꯇꯝꯗꯁꯨ ꯐꯖꯅ ꯌꯣꯟꯒꯅꯤ ꯏꯪꯀꯝ ꯀꯌꯥꯁꯨ ꯐꯪꯒꯅꯤ ꯑꯩꯈꯣꯏꯅ ꯐꯪꯅꯤꯡꯂꯤꯕ ꯏꯟꯀꯝꯗꯨꯁꯨ ꯃꯔꯥꯡ ꯀꯥꯏꯅ ꯐꯪꯂꯅꯤ ꯌꯦꯟ ꯉꯥꯅꯨꯁꯨ ꯃꯁꯥ ꯐꯅ ꯊꯝꯂꯅꯤ ꯑꯩꯈꯣꯏꯅ ꯃꯈꯣꯏꯁꯤꯡꯕꯨ ꯌꯥꯝꯅ ꯐꯖꯅ ꯂꯨꯅ ꯅꯥꯟꯅ ꯊꯝꯕꯤꯔꯗꯤ ꯑꯅꯥ ꯑꯌꯦꯛ ꯀꯌꯥꯗꯁꯨ ꯉꯥꯛꯊꯣꯛꯄꯤꯔꯅꯤ ꯑꯌꯥꯝꯕ ꯃꯇꯝꯗ ꯌꯦꯟ ꯉꯥꯅꯨꯁꯤꯡꯗ ꯂꯩꯅꯥ ꯌꯥꯝꯅ ꯅꯥꯒꯟꯕ ꯀꯌꯥꯁꯨ ꯂꯥꯛꯏ ꯑꯏꯪ ꯑꯁꯥ ꯂꯣꯟꯅꯔꯛꯄꯗ ꯀꯂꯦꯟꯒꯤ ꯃꯇꯝꯗꯁꯨ ꯁꯥꯕ ꯀꯌꯥ ꯂꯥꯛꯄꯁꯤꯅ ꯃꯆꯤꯟꯖꯥꯛ ꯆꯥꯕ ꯃꯇꯝꯗ ꯑꯄꯠ ꯑꯔꯥꯛꯁꯤ ꯄꯤꯖꯕꯤꯔꯣꯏꯗꯕꯅꯤ ꯑꯄꯠꯄ ꯄꯤꯖꯕꯅ ꯚꯥꯏꯔꯁ ꯀꯌꯥ ꯌꯥꯎꯔꯛꯑꯒ ꯌꯦꯟ ꯉꯥꯅꯨꯒꯤꯗ ꯑꯅꯥꯕ ꯀꯌꯥ ꯑꯣꯟꯗꯨꯅ ꯂꯩꯅꯥ ꯇꯤꯟꯅꯥ ꯀꯌꯥ ꯄꯛꯂꯒ ꯂꯩꯅꯥ ꯇꯤꯟꯅꯥ ꯀꯌꯥ ꯁꯟꯗꯣꯛꯍꯜꯂꯤ ꯑꯇꯣꯞꯄ ꯌꯦꯟ ꯉꯥꯅꯨ ꯅꯥꯗꯕ ꯀꯌꯥꯁꯨ ꯊꯨꯅ ꯃꯍꯤꯛꯇꯨꯅ ꯁꯟꯗꯣꯛ ꯍꯜꯂꯤ ꯑꯗꯨꯅ ꯑꯩꯈꯣꯏꯅ ꯌꯦꯟ ꯉꯥꯅꯨ ꯂꯣꯏꯕ ꯃꯇꯝꯗ ꯑꯐꯕ ꯃꯆꯤꯟꯖꯥꯛ ꯄꯤꯖꯕꯤꯔꯒ ꯃꯥꯅ ꯂꯩꯒꯗꯣꯔꯤꯕ ꯃꯐꯝ ꯑꯗꯨ ꯂꯨꯅꯥ ꯅꯥꯟꯅ ꯊꯝꯕꯤꯕꯁꯨ ꯃꯊꯧ ꯇꯥꯏ ꯃꯥꯒꯤ ꯃꯀꯣꯟꯗꯨ ꯑꯌꯥꯝꯕ ꯃꯇꯝꯗ ꯅꯥꯟꯅ ꯁꯦꯡꯗꯣꯛꯄꯤꯒꯗꯕꯅꯤ ꯌꯥꯝ ꯅꯥꯟꯅ ꯂꯨꯅ ꯊꯝꯕꯤꯒꯗꯕꯅꯤ